ꯑꯥ ꯀꯔꯤꯅꯣꯝꯇ ꯍꯪꯖꯒꯦ ꯇꯧꯕꯅꯦ ꯑꯩꯁꯦ ꯃꯅꯤꯄꯨꯔꯤ ꯒꯨꯍꯥꯇꯤꯗ ꯂꯩꯕ ꯃꯅꯤꯄꯨꯔꯤꯅꯦꯕꯀꯣ ꯑꯗꯨ ꯃꯅꯤꯄꯨꯔꯗ ꯍꯟꯗꯛꯁꯤ ꯀꯤꯍꯣꯝ ꯃꯦꯂꯥ ꯇꯧꯗꯣꯔꯦ ꯍꯥꯏꯕꯒꯤ ꯄꯥꯎ ꯑꯃ ꯇꯥꯕ ꯐꯪꯕ ꯑꯗꯨ ꯑꯩꯁꯦ ꯌꯥꯝꯅꯗꯤ ꯌꯦꯡꯖꯅꯤꯡꯕ ꯑꯗꯨꯒ ꯃꯥꯒꯤ ꯃꯇꯥꯡꯗꯗꯤ ꯀꯔꯤꯝꯇ ꯈꯪꯗꯕ ꯑꯗꯨ ꯔꯤꯂꯦꯇꯦꯗ ꯑꯣꯏꯕ ꯋꯥꯔꯤꯁꯤ ꯁꯣꯝꯒ ꯁꯥꯕꯣꯌꯣꯅ ꯅꯝꯕꯔꯁꯤ ꯄꯤꯔꯛꯑꯦ ꯑꯩꯅ ꯂꯧꯕꯗ ꯑꯗꯨ ꯈꯤꯇꯪ ꯍꯥꯏꯕꯤꯕ ꯌꯥꯒꯗ꯭ꯔꯣ ꯀꯃꯥꯏꯅ ꯇꯧꯏ ꯀꯔꯝ ꯀꯥꯟꯗ ꯄꯥꯡꯊꯣꯛꯀꯅꯤ ꯍꯥꯏꯕꯒꯤ ꯃꯇꯥꯡꯗ

ꯑꯣ ꯌꯥꯝ ꯅꯨꯡꯉꯥꯏꯗꯣꯔꯤꯅꯦ ꯑꯗꯨꯗꯤ

ꯎꯝ

ꯑꯣ ꯄꯥꯏꯅꯦꯄꯜ ꯐꯦꯁꯇꯤꯕꯦꯜ ꯍꯥꯏꯔꯒ ꯑꯗꯨ ꯈꯛ ꯅꯠꯇꯦꯕ ꯑꯇꯣꯞꯄ ꯀꯥꯟꯅꯕꯁꯨ ꯃꯌꯥꯝ ꯌꯥꯎꯔꯤ ꯑꯗꯨꯗꯤ ꯑꯣ ꯌꯥꯝꯅ ꯅꯨꯡꯉꯥꯏꯖꯔꯦ ꯁꯣꯝꯅ ꯑꯀꯨꯞꯄ ꯃꯔꯣꯜ ꯍꯥꯏꯕꯤꯕ ꯑꯗꯨ ꯍꯟꯗꯛꯀꯤ ꯆꯍꯤꯒꯤ ꯑꯣꯏꯅꯗꯤ ꯀꯔꯝꯕ ꯊꯥꯗꯒꯤ ꯄꯥꯡꯊꯣꯛꯀꯗꯒꯦ ꯑꯩ ꯃꯃꯥꯡꯗꯒꯤ ꯄ꯭ꯔꯤ ꯄ꯭ꯂꯥꯟ ꯇꯧꯒꯗꯕ ꯄꯣꯠꯅꯤꯅꯀꯣ ꯍꯥꯟꯅ ꯈꯪꯅꯤꯡꯕ

ꯍꯣꯏ ꯍꯣꯏ ꯌꯥꯝ ꯅꯨꯡꯉꯥꯏꯖꯔꯦ ꯅꯍꯥꯛꯀ ꯋꯥꯔꯤ ꯁꯥꯕ ꯐꯪꯕꯁꯦ ꯋꯥꯈꯜ ꯂꯧꯁꯤꯡ ꯌꯥꯝ ꯑꯣꯏꯌꯦ ꯑꯗꯣ ꯑꯩꯗꯤ ꯂꯥꯛꯅꯤꯡꯕꯅꯕꯨ ꯂꯣꯏꯔꯦꯗ ꯅꯪꯅ ꯍꯥꯏꯔꯤ ꯃꯌꯥꯝꯗꯨ ꯎꯒꯗꯕ ꯑꯣꯏꯔꯒꯗꯤ ꯍꯣꯏ ꯍꯣꯏ ꯐꯔꯦ ꯐꯔꯦ ꯑꯗꯨꯗꯤ ꯃꯇꯝꯗꯨ ꯌꯧꯕꯗ ꯅꯤꯡꯁꯤꯡꯕꯤꯔꯛꯎꯀꯣ ꯐꯔꯦ ꯐꯔꯦ ꯊꯝꯖꯔꯒꯦ ꯊꯦꯡꯛ ꯌꯨ